ꯌꯥꯎꯑꯦ ꯑꯩꯒꯤ ꯂꯥꯏꯐꯇ ꯑꯩꯅ ꯈ꯭ꯋꯥꯏꯗꯒꯤ ꯅꯨꯡꯉꯥꯏꯖꯕ ꯃꯤꯀꯨꯞ ꯍꯥꯏꯔꯒꯗꯤ ꯃꯌꯥꯝ ꯂꯩ ꯌꯥꯝꯃꯤ ꯑꯃ ꯑꯅꯤꯈꯛꯇꯪ ꯅꯠꯇꯦ ꯑꯗꯨꯕꯨ ꯑꯩꯅ ꯈ꯭ꯋꯥꯏꯗꯒꯤ ꯅꯨꯡꯉꯥꯏꯖꯕ ꯍꯥꯏꯔꯒꯗꯤ ꯑꯅꯤ ꯑꯍꯨꯝꯇꯪ ꯂꯧꯈꯠꯀꯦ ꯑꯩꯅ ꯇꯦꯟ ꯄꯥꯁ ꯇꯧꯔꯛꯄ ꯑꯩꯅ ꯇꯦꯟ ꯄꯥꯁ ꯇꯧꯔꯛꯄ ꯑꯗꯨꯁꯨ ꯌꯥꯝ ꯑꯩꯅ ꯈ꯭ꯋꯥꯏꯗꯒꯤ ꯅꯨꯡꯉꯥꯏꯕ ꯃꯤꯀꯨꯞꯅꯦ ꯑꯗꯨꯒꯤ ꯅꯨꯃꯤꯠꯇꯨꯁꯨ ꯑꯩꯅ ꯈ꯭ꯋꯥꯏꯗꯒꯤ ꯅꯨꯡꯉꯥꯏꯖꯕ ꯅꯨꯃꯤꯠꯅꯤ ꯃꯌꯥꯝ ꯃꯌꯥꯝꯅꯒ ꯑꯁ ꯃꯥꯗꯤ ꯄꯥꯁ ꯇꯧꯔꯛꯑꯦꯀꯥꯏꯅ ꯍꯥꯏꯕꯗꯣ ꯑꯗꯨꯗꯒꯤ ꯃꯌꯥꯝꯅ ꯃꯥꯗꯤ ꯄꯥꯁ ꯇꯧꯔꯛꯑꯦꯀꯥꯏꯅ ꯑꯩꯈꯣꯏ ꯌꯨꯝꯗꯒ ꯂꯣꯏꯃꯛꯀ ꯂꯥꯛꯑꯒ ꯑꯦ ꯅꯪ ꯌꯥꯝ ꯐꯩꯅ ꯗꯥꯎ ꯌꯥꯏꯀꯥꯏꯅ ꯍꯥꯏꯕꯗꯣ ꯑꯗꯩ ꯅꯪꯗꯤ ꯌꯥꯝ ꯐꯖꯅ ꯏꯔꯝꯕ ꯃꯥꯜꯂꯦ ꯄꯥꯁꯀ ꯇꯧꯔꯛꯏꯅꯅ ꯍꯥꯏꯕꯗꯣ ꯑꯗꯨꯒꯨꯝꯕ ꯑꯗꯩ ꯃꯌꯥꯝꯅ ꯃꯔꯝ ꯃꯣꯛꯏꯗ ꯄꯥꯁ ꯇꯧꯔꯛꯄꯗꯣ ꯃꯊꯪ ꯀꯥꯏ ꯇꯝꯅꯤꯀꯥꯏꯅ ꯍꯪꯅꯕ ꯏꯃꯥꯟꯅꯕꯤ ꯃꯌꯥꯝ ꯑꯩꯈꯣꯏ ꯄꯥꯁ ꯇꯧꯔꯦꯀꯥꯏꯅ ꯑꯩꯈꯣꯏ ꯆꯥꯛ ꯆꯥꯃꯤꯟꯅꯗꯅ ꯑꯩꯈꯣꯏ ꯌꯥꯝ ꯂꯣꯏꯅꯃꯛ ꯅꯨꯡꯉꯥꯏꯊꯣꯛꯃꯤꯟꯅꯕ ꯑꯁꯤꯒꯨꯝꯕ ꯃꯌꯥꯝꯁꯦ ꯌꯥꯝ ꯅꯨꯡꯉꯥꯏꯖꯩ ꯑꯗꯨ ꯁꯤꯇꯁꯨ ꯅꯠꯇꯅ ꯑꯩꯒꯤ ꯑꯩꯅ ꯐꯤꯐꯇꯤꯟ ꯏꯌꯔꯁ ꯁꯨꯕꯒꯤ ꯕ꯭ꯔꯠꯗꯦꯁꯦ ꯁꯤꯁꯨ ꯑꯩꯅ ꯈ꯭ꯋꯥꯏꯗꯒꯤ ꯅꯨꯡꯉꯥꯏꯕ ꯕ꯭ꯔꯠꯗꯦꯅꯦ ꯍꯥꯏꯅ ꯈꯜꯂꯤ ꯃꯔꯝꯗꯤ ꯑꯩ ꯌꯥꯝ ꯊꯥꯖꯗꯅ ꯑꯩꯒꯤ ꯏꯃꯨꯡ ꯃꯅꯨꯡꯅ ꯑꯩꯒꯤ ꯏꯃꯥꯟꯅꯕꯤ ꯑꯩꯒꯤ ꯑꯃꯨꯛꯍꯟꯅ ꯎꯅꯔꯔꯣꯏꯗꯕꯒꯥꯅ ꯈꯟꯕ ꯏꯃꯥꯟꯅꯕꯤ ꯑꯗꯨꯒꯨꯝꯕ ꯑꯔꯥꯞ ꯑꯔꯥꯞꯄ ꯏꯃꯥꯟꯅꯕꯤꯁꯤꯡꯅꯁꯨ ꯍꯥꯏꯗꯤ ꯂꯣꯏꯅꯃꯛ ꯂꯥꯛꯄꯤꯔꯒ ꯌꯥꯝ ꯁꯄ꯭ꯔꯥꯏꯖꯤꯡ ꯑꯣꯏꯅ ꯁꯔꯄ꯭ꯔꯥꯏꯁ ꯑꯣꯏꯅ ꯑꯩ ꯑꯗꯨꯒꯤ ꯕ꯭ꯔꯗꯦꯗꯨꯗ ꯃꯣꯏ ꯃꯌꯥꯝꯁꯦ ꯂꯩꯔꯝꯕ ꯑꯩꯅ ꯊꯕꯛ ꯆꯠꯊꯣꯎꯔꯒ ꯍꯜꯂꯛꯄ ꯀꯥꯟꯗꯗꯤ ꯃꯣꯏꯗꯣ ꯂꯩꯔꯝꯕ ꯑꯗꯨꯒ ꯃꯣꯏ ꯄꯨꯂꯞꯀ ꯄꯨꯜꯂꯒ ꯎꯖꯕ ꯐꯪꯕꯗꯣ ꯑꯩ ꯈ꯭ꯋꯥꯏꯗꯒꯤ ꯑꯗꯨꯒꯤ ꯅꯨꯃꯤꯠꯇꯨꯅ ꯑꯩꯅ ꯏꯅꯨꯡ ꯅꯨꯡꯉꯥꯏꯕ꯭ꯔ ꯍꯥꯏꯅ ꯈꯜꯂꯦ ꯑꯩꯒꯤ ꯂꯥꯏꯐꯇ ꯃꯔꯝꯗꯤ ꯑꯩꯅ ꯆꯠꯂꯒꯁꯨ ꯍꯪꯉꯨꯗ꯭ꯔꯕ ꯍꯥꯏꯗꯤ ꯊꯦꯡꯅꯕꯗꯣ ꯁꯨꯡꯐꯪ ꯐꯪꯈꯤꯗꯕ ꯏꯃꯥꯟꯅꯕꯤ ꯏꯃꯥꯟꯅꯕ ꯍꯥꯏ ꯁ꯭ꯀꯨꯜꯒꯤ ꯑꯗꯨꯒꯨꯝꯕ ꯃꯌꯥꯝꯗꯨꯁꯨ ꯊꯦꯡꯅꯕ ꯑꯗꯨꯒ ꯍꯥꯏꯗꯤ ꯌꯥꯝ ꯂꯥꯞꯅꯈꯤꯕ ꯂꯝ ꯂꯝ ꯂꯥꯞꯅ ꯂꯥꯞꯅ ꯂꯩꯈ꯭ꯔꯕ ꯏꯃꯥꯟꯅꯕ ꯑꯔꯥꯞꯄꯈꯩꯗꯨꯁꯨ ꯑꯝꯇ ꯍꯥꯏꯗꯤ ꯄꯥꯎ ꯐꯥꯎꯅꯕ ꯉꯝꯗꯅ ꯂꯩꯕ ꯃꯌꯥꯝꯗꯣ ꯑꯗꯨ ꯅꯨꯃꯤꯠꯇꯨꯗ ꯂꯣꯏꯅꯃꯛ ꯎꯕ ꯐꯪꯕ ꯑꯩꯈꯣꯏ ꯃꯌꯥꯝꯄꯨꯟꯅ ꯍꯔꯥꯎ ꯇꯌꯥꯝꯅ ꯅꯣꯛꯃꯤꯟꯅꯗꯅ ꯑꯗꯒꯤ ꯑꯃꯨꯛꯍꯟꯅ ꯄꯨꯟꯅꯤꯀꯥꯏꯅ ꯈꯟꯗꯕꯤꯗ ꯄꯨꯂꯛꯄꯗꯣ ꯑꯗꯨꯒꯤ ꯅꯨꯃꯤꯠꯇꯣ ꯌꯥꯝ ꯅꯨꯡꯉꯥꯏꯖꯕ ꯑꯃ ꯐꯥꯎꯕ ꯏꯁꯥꯗ ꯁꯝꯅ ꯍꯥꯏꯔꯕꯗ ꯃꯣꯏ ꯃꯌꯥꯝꯒꯗꯣ ꯐꯝꯃꯒ ꯑꯩ ꯏꯃꯥꯡꯗꯒ ꯂꯩꯔꯝꯕꯗꯨꯗꯤ ꯑꯩꯗꯤ ꯄꯨꯔꯥ ꯉꯛꯆꯕꯗꯣ ꯌꯥꯝ ꯅꯨꯡꯉꯥꯏꯖꯕꯗꯣ ꯑꯗꯒꯤ ꯑꯩꯒꯤ ꯐꯦꯃꯤꯂꯤꯒꯁꯦ ꯄꯨꯂꯞ ꯑꯩꯈꯣꯏ ꯑꯩꯈꯣꯏ ꯆꯦ ꯍꯣꯏ ꯀꯩꯍꯣꯏ ꯄꯨꯂꯞ ꯄꯨꯜꯂꯒꯒ ꯂꯩꯔꯝꯕꯗꯣ ꯍꯥꯏꯗꯤ ꯉꯛꯄꯣꯏ ꯀꯩꯕꯣꯏ ꯌꯥꯝꯅ ꯑꯗꯨꯒꯤ ꯅꯨꯃꯤꯠꯇꯣ ꯅꯨꯡꯉꯥꯏꯖꯩꯑꯕ ꯑꯗꯨꯒ ꯑꯩꯈꯣꯏ ꯃꯌꯥꯝ ꯄꯨꯂꯞ ꯆꯥꯃꯤꯟ ꯊꯛꯃꯤꯟꯅꯗꯅ ꯇꯧꯔꯦ ꯍꯥꯏꯗꯤ ꯃꯌꯥꯝ ꯄꯨꯟꯕꯒꯤ ꯅꯨꯡꯉꯥꯏꯕ ꯑꯗꯒꯤ ꯑꯩꯒꯤ ꯂꯥꯏꯐꯇꯁꯨ ꯈ꯭ꯋꯥꯏꯗꯒꯤ ꯅꯨꯡꯉꯥꯏꯕ ꯑꯃ ꯑꯣꯏꯔꯦꯕ ꯀꯩꯒꯤꯅꯣ ꯍꯥꯏꯕ ꯃꯇꯝꯗ ꯃꯣꯏ ꯃꯌꯥꯝꯗꯣ ꯑꯃꯨꯛꯍꯟ ꯄꯨꯟꯕ ꯐꯪꯉꯔꯣꯏꯗ꯭ꯔꯥ ꯍꯥꯏꯅ ꯑꯩꯅ ꯈꯟꯕꯗꯣ ꯍꯥꯏꯗꯤ ꯇꯦꯟ ꯊꯥꯔꯒ ꯂꯣꯏꯈ꯭ꯔꯕ ꯃꯇꯨꯡꯁꯤꯗ ꯃꯥꯒꯤ ꯃꯥꯒꯤ ꯂꯣꯏꯃꯛ ꯆꯠꯅꯈ꯭ꯔꯦꯗꯅ ꯑꯗꯨ ꯃꯥꯏ ꯃꯥꯏ ꯂꯣꯏꯃꯛ ꯆꯠꯅꯈ꯭ꯔꯃꯤꯅ ꯄꯥꯎꯒ ꯐꯥꯎꯅꯕ ꯉꯝꯗꯕꯒꯨꯝ ꯇꯧꯕ ꯍꯥꯏꯗꯤ ꯃꯣꯏꯒꯤ ꯅꯝꯕꯔꯒ ꯂꯩꯅꯗꯕ ꯃꯇꯝꯗꯣ ꯐꯣꯟꯒ ꯄꯥꯏꯅꯗꯕꯅꯤꯅ ꯅꯝꯕꯔꯁꯦ ꯑꯗꯨꯝ ꯂꯧꯅꯍꯧꯗꯕ ꯑꯗꯨꯒꯨꯝꯕꯁꯨ ꯃꯌꯥꯝ ꯌꯥꯎꯑꯦ ꯏꯃꯥꯟꯅꯕꯤ ꯑꯅꯛꯄ ꯅꯠꯇꯕꯀꯣ ꯑꯅꯛꯄꯕꯨꯗꯤ ꯑꯌꯥꯝꯕ ꯎꯅꯔꯒꯁꯨ ꯑꯔꯥꯞꯄꯈꯩꯗꯨꯗꯤ ꯑꯝꯇ ꯎꯅꯕ ꯐꯪꯗꯕꯗꯨꯗ ꯃꯣꯏ ꯃꯌꯥꯝꯅꯒ ꯑꯗꯨꯃꯥꯏꯅꯒ ꯂꯥꯛꯑꯝꯃꯒ ꯏꯊꯥ ꯊꯥꯖꯗꯅ ꯑꯩꯅ ꯑꯩꯒꯤ ꯌꯨꯝꯗꯒ ꯂꯥꯛꯑꯒ ꯂꯩꯔꯝꯕꯗꯣ ꯑꯩꯒꯤ ꯊꯃꯣꯏꯗ ꯌꯥꯝ ꯅꯨꯡꯉꯥꯏꯖꯩ ꯑꯩꯒꯤ ꯊꯃꯣꯏꯗ ꯍꯥꯏꯗꯤ ꯃꯤꯀꯨꯞꯇꯨꯗ ꯑꯩꯅ ꯅꯨꯡꯉꯥꯏꯖꯕꯗꯣ ꯑꯗꯨꯅꯦꯕꯀꯣ ꯃꯣꯏ ꯃꯌꯥꯝꯒ ꯄꯨꯂꯞꯀ ꯆꯥꯛꯀ ꯆꯥꯃꯤꯟꯅꯔꯒ ꯑꯩꯈꯣꯏ ꯀꯣꯏꯕ ꯄꯨꯂꯞ ꯆꯠꯃꯤꯟꯅꯔꯦꯀꯣ ꯀꯣꯏꯕꯒ ꯄꯨꯂꯞ ꯆꯠꯃꯤꯟꯅꯩ ꯍꯥꯏꯗꯤ ꯄꯨꯟꯕ ꯐꯪꯉꯨꯗ꯭ꯔꯒ ꯄꯨꯂꯛꯄ ꯑꯗꯒꯤ ꯏꯊꯥ ꯊꯥꯖꯗꯅ ꯑꯩ ꯐꯦꯃꯤꯂꯤꯗ ꯄꯨꯂꯞ ꯄꯨꯜꯂꯒ ꯂꯩꯔꯝꯕꯒꯤ ꯅꯨꯡꯉꯥꯏꯕꯗꯣ ꯑꯗꯨꯅꯦꯕ ꯑꯩꯅ ꯍꯥꯏꯅꯤꯡꯏꯁꯦ ꯑꯗꯨꯅ ꯑꯗꯨꯒꯤ ꯅꯨꯃꯤꯠꯇꯣ ꯑꯩ ꯌꯥꯝ ꯅꯨꯡꯉꯥꯏꯈꯤ ꯑꯩꯈꯣꯏ ꯑꯩꯈꯣꯏ ꯃꯌꯥꯝ ꯄꯨꯜꯂꯒ ꯆꯥꯛ ꯆꯥꯃꯤꯟꯅꯗꯅ ꯑꯇꯣꯞ ꯑꯇꯣꯞꯄ ꯃꯐꯝꯗꯒ ꯀꯣꯏꯕ ꯆꯠꯂꯒ ꯑꯩꯈꯣꯏ ꯃꯦꯃꯣꯔꯦꯕꯜ ꯑꯣꯏꯕ ꯌꯥꯕ ꯊꯕꯛ ꯃꯌꯥꯝ ꯇꯧꯏꯀꯣ ꯊꯕꯛ ꯊꯧꯔꯝ ꯃꯌꯥꯝ ꯇꯧꯔꯒ ꯑꯩꯈꯣꯏ ꯄꯨꯟꯅ ꯑꯗꯨꯝ ꯍꯔꯥꯎ ꯇꯌꯥꯝꯅ ꯄꯨꯂꯞ ꯅꯣꯛꯃꯤꯟꯅꯔꯒ ꯑꯗꯨꯒꯤ ꯅꯨꯃꯤꯠꯇꯨꯗ ꯅꯨꯡꯉꯥꯏꯕꯗꯣ ꯑꯩꯒꯤ ꯂꯥꯏꯐꯇ ꯑꯃꯨꯛ ꯍꯟꯅ ꯂꯥꯛꯑꯔꯣꯏꯗ꯭ꯔꯅꯁꯨ ꯈꯜꯂꯦꯀꯣ ꯍꯥꯏꯗꯤ ꯑꯃꯨꯛ ꯍꯜꯂꯛꯀꯅꯦ ꯍꯥꯏꯕ ꯑꯩ ꯊꯥꯖꯗ꯭ꯔꯦ ꯍꯧꯖꯤꯛꯇꯤ ꯃꯥꯒꯤ ꯃꯥꯒꯤ ꯂꯣꯏꯅꯃꯛ ꯂꯩꯅꯈ꯭ꯔꯕꯅꯤꯅ ꯑꯗꯨꯅ ꯑꯩꯒꯤ ꯂꯥꯏꯐꯇ ꯈ꯭ꯋꯥꯏꯗꯒꯤ ꯑꯩꯅ ꯅꯨꯡꯉꯥꯏꯕ ꯍꯥꯏꯔꯒꯗꯤ ꯑꯩꯒꯤ ꯇꯦꯟ ꯄꯥꯁ ꯇꯧꯔꯛꯄ ꯑꯗꯨꯒ ꯑꯩꯒꯤ ꯐꯤꯐꯇꯤꯟ ꯏꯌꯔꯁ ꯁꯨꯕ ꯕ꯭ꯔꯠꯗꯦꯁꯦ ꯁꯤꯁꯤꯅ ꯑꯣꯏꯒꯗ꯭ꯔꯥꯅ ꯑꯩꯒꯤ ꯑꯩꯒꯤ ꯋꯥꯈꯜꯗ ꯁꯨꯝ ꯈꯜꯂꯦ ꯑꯗꯨꯅ ꯁꯤꯁꯤꯅ ꯑꯩꯅ ꯈ꯭ꯋꯥꯏꯗꯒꯤ ꯅꯨꯡꯉꯥꯏꯖꯕ ꯅꯨꯃꯤꯠꯅꯦꯅ ꯑꯩꯅ ꯈꯜꯂꯦ ꯑꯩꯒꯤ ꯂꯥꯏꯐꯇ ꯑꯃꯨꯛꯍꯟꯅ ꯂꯥꯛꯑꯔꯣꯏꯗꯕ ꯑꯗꯨꯒꯨꯝꯕ ꯊꯧꯗꯣꯛꯅꯦ ꯑꯩꯒꯤ ꯄꯦꯔꯦꯟꯁꯈꯩꯅ ꯑꯩꯒꯤ ꯑꯄꯥꯝꯕꯒ ꯂꯣꯏꯅꯃꯛ ꯈꯪꯉꯒ ꯃꯣꯏꯅ ꯊꯅꯝꯕꯗꯣꯀꯣ ꯑꯗ ꯑꯩꯅ ꯑꯩꯅ ꯄꯥꯝꯖꯕ ꯄꯣꯠꯀ ꯂꯧꯔꯒ ꯊꯅꯝꯕꯗꯣ ꯑꯩꯉꯣꯟꯗ ꯌꯥꯝ ꯅꯨꯡꯉꯥꯏꯕ ꯑꯃ ꯄꯣꯛꯆꯩꯑꯕ ꯍꯥꯏꯗꯤ ꯑꯩꯅ ꯂꯩꯕꯤꯔꯣꯏꯀꯥꯏꯅ ꯈꯟꯕ ꯄꯣꯠꯀꯗꯣ ꯑꯩꯅ ꯄꯥꯝꯗꯤ ꯄꯥꯝꯃꯒ ꯂꯩꯕꯤꯔꯣꯏꯀꯥꯏꯅ ꯈꯟꯕ ꯄꯣꯠꯇꯣ ꯃꯣꯏꯅ ꯑꯗꯨꯒꯗꯣ ꯂꯩꯔꯒ ꯑꯗꯨꯝ ꯊꯝꯃꯝꯕ ꯑꯗꯒꯤ ꯑꯩꯒꯤ ꯏꯃꯥꯟꯅꯕꯤꯅ ꯑꯩꯅ ꯅꯍꯥꯋꯥꯏ ꯄꯥꯝꯃꯦꯒꯥꯏꯅ ꯍꯥꯏꯈꯤꯕ ꯄꯣꯠꯀꯗꯣ ꯍꯜꯂꯒ ꯃꯣꯏꯅꯒ ꯁꯦꯝꯃꯒ ꯄꯨꯔꯛꯄ ꯑꯗꯨꯗꯩ ꯃꯁꯥ ꯃꯁꯥꯅ ꯁꯦꯝꯃꯒ ꯄꯨꯔꯛꯄꯁꯨ ꯌꯥꯎꯏ ꯑꯗꯨꯒꯨꯝꯕꯗꯣ ꯑꯩꯅꯗꯤ ꯍꯩꯔꯔꯣꯏꯗꯕ ꯄꯣꯠꯅꯦꯕ ꯃꯣꯏꯅ ꯇꯧꯔꯛꯏꯕ ꯊꯕꯛꯁꯤꯡꯗꯣ ꯑꯗꯨꯅ ꯑꯗꯨꯒꯤꯗꯨꯅ ꯑꯩꯅ ꯈ꯭ꯋꯥꯏꯗꯒꯤ ꯃꯦꯃꯣꯔꯦꯕꯜ ꯑꯣꯏꯕ ꯑꯩꯒꯤ ꯂꯥꯏꯐꯇ ꯈ꯭ꯋꯥꯏꯗꯒꯤ ꯑꯦꯟꯖꯣꯏ ꯑꯣꯏꯕ ꯑꯦꯟꯖꯣꯏꯌꯦꯕꯜ ꯑꯣꯏꯕ ꯑꯗꯨꯒꯨꯝꯕ ꯕ꯭ꯔꯠꯗꯦꯅꯦ ꯑꯩꯅ ꯈ꯭ꯋꯥꯏꯗꯒꯤ ꯅꯨꯡꯉꯥꯏꯕ ꯅꯨꯃꯤꯠꯅꯦꯅ ꯑꯩ ꯈꯟꯖꯩ